ꯁꯥꯇ꯭ꯔ ꯑꯃ ꯐꯍꯟꯒꯦ ꯍꯥꯏꯕꯁꯤ ꯌꯥꯝꯅ ꯃꯔꯨ ꯑꯣꯏ ꯄꯦꯔꯦꯟꯁꯀꯤ ꯃꯊꯧꯁꯨ ꯌꯥꯝꯅ ꯇꯥꯏ ꯇꯤꯆꯔꯁꯀꯤꯁꯨ ꯃꯊꯧ ꯇꯥꯏ ꯑꯗꯣ ꯄꯦꯔꯦꯟꯁꯀꯤ ꯔꯣꯜ ꯍꯥꯏꯔꯒꯗꯤ ꯄꯦꯔꯦꯟꯁꯁꯤꯡꯁꯤꯅ ꯃꯍꯥꯛ ꯃꯥꯒꯤ ꯃꯆꯥꯁꯤꯡ ꯑꯗꯨ ꯈꯔ ꯌꯦꯡꯁꯤꯟꯕ ꯗꯔꯀꯥꯔ ꯇꯥꯔꯦ ꯍꯥꯏꯕꯗꯤ ꯃꯥꯈꯣꯏ ꯁ꯭ꯀꯨꯜꯗ ꯆꯠꯂꯨꯔꯒ ꯁ꯭ꯀꯨꯜꯗ ꯀꯔꯤ ꯇꯥꯛꯂꯛꯏ ꯑꯣꯖꯥꯅ ꯀꯔꯤ ꯍꯣꯝꯋꯥꯔꯛ ꯄꯤꯔꯛꯏ ꯀ꯭ꯂꯥꯁꯋꯥꯔꯛꯇ ꯀꯔꯤ ꯇꯧꯔꯛꯏ ꯍꯥꯏꯕꯗꯨ ꯄꯦꯔꯦꯟꯁꯁꯤꯡꯁꯤꯅ ꯌꯥꯝꯅ ꯀꯨꯞꯅ ꯗꯦ ꯇꯨ ꯗꯦ ꯃꯣꯏꯒꯤ ꯆꯠꯂꯨꯔꯤꯕ ꯗꯦ ꯇꯨ ꯗꯦꯗꯨꯒꯤ ꯌꯥꯝ ꯀꯟꯅ ꯆꯦꯛ ꯇꯧꯕꯤꯕ ꯇꯥꯔꯦ ꯃꯗꯨꯒꯨꯝꯕ ꯑꯗꯨ ꯅꯦꯒ꯭ꯂꯦꯛ ꯆꯥꯔꯒꯗꯤ ꯑꯉꯥꯡꯗꯁꯨ ꯌꯥꯝꯅ ꯋꯤꯛ ꯍꯥꯏꯕ ꯋꯤꯛꯄꯣꯏꯟ ꯍꯥꯏꯕꯗꯨ ꯑꯣꯏꯔꯛꯀꯗꯣꯏꯅꯤ ꯃꯁꯤ ꯂꯩꯔꯦ ꯄꯦꯔꯦꯟꯁꯀꯤ ꯌꯥꯝꯅ ꯗꯔꯀꯥꯔ ꯂꯩꯕ ꯑꯗꯨꯒ ꯃꯊꯪꯗ ꯇꯤꯆꯔꯁꯀꯤ ꯔꯣꯜꯁꯨ ꯂꯩꯔꯦ ꯇꯤꯆꯔꯁꯀꯤ ꯔꯣꯜꯗꯤ ꯇꯤꯆꯔꯅ ꯑꯉꯥꯡꯁꯤ ꯌꯥꯝ ꯌꯥꯝꯃꯤ ꯑꯉꯥꯡꯁ ꯌꯥꯝꯕꯁꯤꯗ ꯋꯤꯛ ꯑꯣꯏꯕ ꯑꯗꯒꯤ ꯌꯥꯝꯅ ꯐꯥꯁ ꯑꯣꯏꯕ ꯌꯥꯎꯔꯤ ꯑꯗꯨ ꯋꯤꯛ ꯑꯣꯏꯕ ꯁꯥꯇ꯭ꯔꯁꯤꯡꯁꯤ ꯀꯔꯝ ꯀꯔꯝꯕꯅꯣ ꯍꯥꯏꯅ ꯈꯟꯗꯣꯛꯄꯤꯔꯒ ꯋꯤꯛ ꯑꯣꯏꯔꯤꯕ ꯖꯒꯥ ꯃꯣꯏ ꯀꯔꯤ ꯁꯕꯖꯦꯛꯇ ꯋꯤꯛ ꯑꯣꯏ ꯃꯥꯁꯤ ꯔꯤꯗꯤꯡꯗ ꯋꯤꯛ ꯑꯣꯏꯔꯤꯕ꯭ꯔꯥ ꯔꯥꯏꯇꯤꯡꯗ ꯋꯤꯛ ꯑꯣꯏꯔꯤꯕ꯭ꯔꯥ ꯑꯗꯨꯒ ꯑꯗꯨꯝꯕꯗꯨ ꯆꯦꯛ ꯇꯧꯕꯤꯔꯒ ꯑꯣꯖꯥꯅ ꯃꯥꯒꯤ ꯋꯤꯛ ꯄꯣꯏꯟꯗꯨ ꯏꯝꯄ꯭ꯔꯨꯚ ꯇꯧꯅꯅꯕ ꯑꯣꯖꯥꯅ ꯌꯥꯝ ꯀꯟꯅ ꯃꯗꯨꯒꯤ ꯑꯉꯥꯡ ꯑꯗꯨ ꯆꯦꯛꯁꯤꯟꯅ ꯇꯧꯕꯤꯕ ꯇꯥꯔꯦ ꯍꯣꯠꯅꯕꯤꯕ ꯇꯥꯔꯦ ꯑꯗꯨꯀꯥꯟꯗꯇ ꯑꯉꯥꯡ ꯑꯗꯨ ꯏꯝꯄ꯭ꯔꯨꯚꯃꯦꯟ ꯂꯥꯛꯀꯅꯤ ꯑꯗꯨꯒ ꯄ꯭ꯔꯥꯏꯚꯦꯠ ꯇ꯭ꯌꯨꯁꯟꯁꯤꯁꯨ ꯇꯧꯍꯟꯗꯕ ꯌꯥꯗꯦ ꯀꯔꯤꯒꯤꯅꯣ ꯍꯥꯏꯔꯒꯗꯤ ꯑꯩꯈꯣꯏꯅ ꯉꯁꯤ ꯑꯉꯥꯡꯗꯨꯗ ꯇꯥꯛꯈ꯭ꯔꯤꯕ ꯇꯣꯄꯤꯛ ꯑꯗꯨ ꯑꯩꯈꯣꯏꯗꯤ ꯆꯥꯎꯔꯥꯛꯄ ꯑꯃ ꯑꯣꯟꯂꯤ ꯐꯣꯔꯇꯤ ꯐꯥꯏꯚ ꯃꯤꯅꯠꯁ ꯑꯗꯨꯈꯛꯇꯅꯤ ꯇꯥꯛꯈꯤꯗꯧꯔꯤꯁꯤ ꯑꯗꯨꯗ ꯃꯣꯈꯣꯏꯅ ꯃꯗꯨꯗꯒꯤ ꯈꯪꯈꯤꯗꯣꯔꯤꯁꯤ ꯆꯥꯎꯔꯥꯛꯄ ꯈꯔꯇꯅꯤ ꯑꯗꯨꯕꯨ ꯌꯥꯝꯅ ꯗꯤꯇꯦꯜ ꯑꯣꯏꯅ ꯈꯪꯅꯅꯕ ꯄ꯭ꯔꯥꯏꯚꯦꯠ ꯍꯥꯏꯕ ꯄ꯭ꯔꯥꯏꯚꯦꯠꯁꯤ ꯇꯧꯗꯕ ꯌꯥꯗꯦ ꯄ꯭ꯔꯥꯏꯚꯦꯠꯁꯤꯗ ꯃꯈꯣꯏ ꯄ꯭ꯔꯥꯏꯚꯦꯠ ꯇ꯭ꯌꯨꯁꯟꯁꯤꯗ ꯌꯥꯝ ꯀꯨꯞꯅ ꯃꯈꯣꯏꯅ ꯈꯪꯗ꯭ꯔꯤꯕ ꯑꯗꯨ ꯌꯥꯝꯅ ꯀꯨꯞꯊꯅ ꯒ꯭ꯌꯥꯟ ꯇꯥꯗ꯭ꯔꯤ ꯐꯥꯎꯕ ꯇꯥꯛꯄꯤꯔꯛꯀꯗꯣꯏꯅꯦ ꯑꯗꯣ ꯀꯝꯄꯤꯇꯦꯇꯤꯚ ꯑꯦꯛꯖꯥꯝꯁꯤꯁꯨ ꯌꯥꯎꯍꯟꯗꯕ ꯌꯥꯗꯦ ꯀꯝꯄꯤꯇꯦꯇꯤꯚ ꯑꯦꯛꯖꯥꯝꯁꯤꯁꯨ ꯑꯣꯜ ꯑꯣꯚꯔ ꯁ꯭ꯀꯨꯜꯗꯒꯤ ꯂꯣꯏꯅ ꯂꯥꯛꯑꯒ ꯈ꯭ꯋꯥꯏꯗꯒꯤ ꯍꯩꯕ ꯍꯥꯏꯕꯗꯨ ꯑꯗꯨ ꯄꯨꯊꯣꯛꯀꯗꯣꯏꯅꯦ ꯈꯪꯒꯗꯣꯏꯅꯦ ꯀꯝꯄꯤꯇꯦꯇꯤꯚ ꯑꯦꯛꯖꯥꯝꯁꯤꯗ ꯇꯣꯞꯀ ꯇꯥꯔꯒ ꯈꯪꯒꯗꯣꯏꯅꯦ ꯈ꯭ꯋꯥꯏꯗꯒꯤ ꯂꯥꯏꯔꯤꯛ ꯍꯩꯕ ꯍꯩꯕꯁꯦ ꯑꯗꯨꯅ ꯀꯝꯄꯤꯇꯦꯇꯤꯚ ꯑꯦꯛꯁꯖꯥꯝꯁꯤꯗꯁꯨ ꯃꯈꯣꯏꯗ ꯌꯥꯝꯅ ꯐꯥꯔꯁ ꯇꯥꯅꯤꯡꯕ ꯀꯩꯗꯧꯕ ꯑꯗꯨꯒꯨꯝꯕ ꯍꯥꯏꯕꯗꯨ ꯄꯣꯛꯂꯛꯀꯗꯣꯏꯅꯦ ꯀꯝꯄꯤꯇꯦꯇꯦꯇꯤꯚ ꯑꯦꯛꯁꯖꯥꯝꯁꯤ ꯌꯥꯎꯔꯒꯗꯤ ꯃꯣꯏꯗ ꯍꯩꯅꯤꯡꯕ ꯈꯣꯠꯅꯤꯡꯕ ꯍꯥꯏꯕꯗꯨꯁꯨ ꯌꯥꯎꯔꯛꯀꯗꯣꯏꯅꯤ ꯑꯗꯨꯒ ꯔꯤꯚꯤꯖꯟꯁꯤꯁꯨ ꯇꯧꯍꯟꯗꯕ ꯌꯥꯗꯦ ꯑꯩꯈꯣꯏꯅ ꯇꯥꯛꯈ꯭ꯔꯤꯕ ꯃꯃꯥꯡꯗ ꯇꯥꯛꯈ꯭ꯔꯤꯕ ꯑꯗꯨ ꯑꯃꯨꯛꯀ ꯔꯤꯚꯥꯏꯖ ꯂꯛꯂꯒ ꯔꯤꯚꯤꯖꯟ ꯇꯧꯔꯛꯑꯒ ꯃꯈꯣꯏꯗ ꯅꯤꯡꯁꯤꯡꯍꯟꯕ ꯑꯃ ꯃꯃꯥꯡꯗ ꯇꯥꯛꯈ꯭ꯔꯤꯕ ꯖꯒꯥ ꯀꯥꯎꯍꯟꯗꯕ ꯑꯗꯨꯗꯨꯅ ꯔꯤꯚꯤꯖꯟꯁꯤꯁꯨ ꯇꯧꯗꯕ ꯌꯥꯗꯦ ꯑꯗꯨꯒ ꯕꯣꯔꯗꯤꯡꯗ ꯊꯝꯕꯁꯤꯁꯨ ꯍꯣꯏ ꯕꯣꯔꯗꯤꯡꯗ ꯊꯝꯕꯁꯤꯁꯨ ꯌꯥꯝ ꯍꯥꯏꯕꯗꯤ ꯏꯟ ꯇꯥꯏꯝꯗ ꯂꯥꯏꯔꯤꯛ ꯄꯥꯔꯛꯀꯅꯤ ꯏꯟ ꯇꯥꯏꯝꯗ ꯆꯥꯛ ꯆꯥꯔꯛꯀꯗꯣꯏꯅꯤ ꯏꯟ ꯇꯥꯏꯝꯗ ꯏꯔꯨꯖꯔꯛꯀꯗꯣꯏꯅꯤ ꯏꯟ ꯇꯥꯏꯝꯗ ꯁ꯭ꯀꯨꯜ ꯀꯥꯔꯛꯇꯣꯏꯅꯤ ꯑꯗꯨꯅ ꯃꯈꯣꯏꯗ ꯗꯤꯁꯤꯄ꯭ꯂꯤꯟ ꯑꯃꯁꯨ ꯂꯥꯛꯀꯗꯣꯏꯅꯦ ꯕꯣꯔꯗꯤꯡꯁꯤꯁꯨ ꯑꯗꯨꯒ ꯄ꯭ꯔꯥꯏꯚꯦꯠ ꯁ꯭ꯀꯨꯜꯒꯤ ꯍꯥꯏꯔꯒꯗꯤ ꯄ꯭ꯔꯥꯏꯚꯦꯠ ꯁ꯭ꯀꯨꯜꯁꯤꯡꯁꯤꯗꯗꯤ ꯌꯥꯝꯅ ꯃꯣꯏꯗ ꯁꯣꯏꯗꯕ ꯌꯥꯗꯦ ꯍꯥꯏꯕꯒꯤ ꯑꯉꯥꯡꯁꯤ ꯐꯦꯜ ꯇꯥꯕ ꯌꯥꯗꯦ ꯍꯥꯏꯕꯒꯤ ꯄꯥꯟꯗꯝꯗ ꯄ꯭ꯔꯥꯏꯚꯦꯠ ꯁ꯭ꯀꯨꯜꯗꯗꯤ ꯌꯥꯝ ꯆꯦꯛꯁꯤꯟꯅ ꯑꯉꯥꯡꯁꯤꯡꯁꯦ ꯂꯣꯏꯅꯩ ꯑꯗꯨꯒ ꯃꯣꯏꯅ ꯍꯩꯇ꯭ꯔꯤꯕ ꯋꯤꯛ ꯋꯤꯛ ꯑꯣꯏꯕ ꯁꯞꯖꯦꯛꯇꯨꯁꯨ ꯌꯥꯝꯅ ꯏꯁꯄꯤꯁꯦꯜ ꯑꯣꯏꯅ ꯑꯗꯨꯒꯤ ꯁꯞꯖꯦꯛꯇꯨꯒꯤ ꯃꯈꯣꯏꯗ ꯀ꯭ꯂꯥꯁ ꯂꯧꯕꯤ ꯑꯗꯨꯅ ꯄ꯭ꯔꯥꯏꯚꯦꯠ ꯁ꯭ꯀꯨꯜꯒꯤꯗꯤ ꯌꯥꯝꯅ ꯐꯩ ꯃꯈꯣꯏꯗ ꯋꯤꯛ ꯁꯞꯖꯦꯛꯁꯤꯡꯗꯣ ꯈꯟꯗꯣꯛꯄꯤꯔꯒ ꯃꯈꯣꯏꯗ ꯍꯩꯅꯅꯕ ꯃꯈꯣꯏꯗ ꯐꯦꯜ ꯑꯣꯏꯍꯟꯗꯅꯕ ꯃꯈꯣꯏꯗ ꯄ꯭ꯔꯥꯏꯚꯦꯠ ꯁ꯭ꯀꯨꯜꯁꯤꯡꯁꯤꯅ ꯌꯥꯝꯅ ꯀꯟꯅ ꯍꯣꯠꯅꯩ ꯃꯁꯤꯒꯤꯅꯤ ꯒꯣꯚꯔꯟꯃꯦꯟ ꯁꯀꯨꯜꯒ ꯌꯦꯡꯅꯔꯨꯔꯒꯗꯤ ꯄ꯭ꯔꯥꯏꯚꯦꯠ ꯁ꯭ꯀꯨꯜꯁꯤꯡꯁꯤꯅ ꯁꯤꯅꯤ ꯐꯔꯤꯕ ꯑꯗꯣ ꯒꯣꯚꯔꯟꯃꯦꯟꯠ ꯁ꯭ꯀꯜꯒꯤꯁꯨ ꯐꯥꯏꯅꯥꯟꯁꯤꯌꯦꯜ ꯉꯝꯗꯕ ꯄ꯭ꯔꯥꯏꯚꯦꯠ ꯁ꯭ꯀꯨꯜꯗ ꯐꯥꯏꯅꯥꯟꯁ ꯇꯧꯕ ꯉꯝꯗꯕ ꯄꯦꯔꯦꯟꯁꯀꯤꯗꯤ ꯒꯣꯚꯔꯟꯃꯦꯟꯠ ꯁ꯭ꯀꯜꯗ ꯇꯝꯖꯕ ꯇꯥꯔꯦ ꯑꯗꯣ ꯒꯣꯚꯔꯟꯃꯦꯟꯠ ꯁ꯭ꯀꯜꯁꯨ ꯐꯥꯏꯅꯥꯟꯁ ꯃꯣꯏꯒꯤ ꯃꯤꯡ ꯆꯟꯕꯗ ꯈꯪꯗꯦ ꯑꯗꯒꯤ ꯃꯣꯏꯒꯤ ꯁ꯭ꯀꯨꯜ ꯌꯨꯅꯤꯐꯣꯔꯝꯗ ꯈꯪꯗꯦ ꯑꯗꯒꯤ ꯐꯤꯗ ꯈꯪꯗꯦ ꯂꯣꯏꯅ ꯐ꯭ꯔꯤꯅꯤ ꯑꯗꯨꯅ ꯃꯁꯤꯒꯤ ꯒꯣꯚꯔꯟꯃꯦꯟꯠ ꯁ꯭ꯀꯨꯜꯒꯤ ꯀꯥꯟꯅꯕ ꯑꯁꯤꯁꯨ ꯂꯧꯕꯤꯕ ꯇꯥꯔꯦ ꯄꯦꯔꯦꯟꯁꯁꯤꯡꯅ ꯑꯗꯨꯒ ꯀꯟꯅ ꯍꯣꯠꯅꯔꯒ ꯃꯣꯏ ꯇ꯭ꯌꯨꯁꯟꯗ ꯑꯣꯏꯅ ꯍꯣꯠꯅꯍꯟꯕ ꯑꯗꯨꯀꯥꯟꯗꯇ ꯑꯉꯥꯡꯁꯦ ꯈꯔꯒ ꯏꯝꯄ꯭ꯔꯨꯚ ꯂꯥꯛꯀꯅꯤ